ꯑꯥ ꯑꯁꯤꯕꯨ ꯑꯣ ꯋꯥꯏꯟ ꯁꯣꯞ ꯑꯣꯏꯗꯧꯕ꯭ꯔꯥ

ꯑꯣ ꯑꯩꯗꯤ ꯌꯨꯁꯦ ꯈꯔ ꯆꯥꯎꯅ ꯕꯨꯛꯀꯤꯡ ꯑꯣꯗꯔ ꯇꯧꯒꯦ ꯇꯧꯕ ꯂꯨꯍꯣꯡꯕꯒꯤꯀꯣ ꯏꯃꯥꯟꯅꯕꯒꯤ ꯑꯗꯨ ꯀꯃꯥꯏ ꯇꯧꯒꯅꯤ ꯂꯩꯕ ꯌꯥꯒꯗ꯭ꯔꯥ ꯑꯣꯍꯣꯏ ꯍꯣꯏ ꯍꯣꯏ ꯌꯥꯝ ꯅꯨꯡꯉꯥꯏꯔꯦ ꯑꯗꯨꯗꯤ ꯑꯩꯅ ꯂꯤꯁꯇꯨ ꯍꯥꯏꯔꯛꯀꯦꯀꯣ ꯑꯩꯅ ꯂꯧꯅꯤꯡꯂꯤꯁꯦ ꯕꯣꯠꯀꯥ ꯕꯣꯠꯀꯥ ꯕꯣꯇꯜ ꯀꯨꯟꯒꯨꯝꯕꯀꯣ ꯑꯗꯨꯒ ꯑꯣꯜ ꯃꯣꯡ ꯎꯝ ꯑꯣꯜ ꯃꯣꯡꯗ ꯑꯗꯨ ꯑꯣꯜ ꯃꯣꯡꯗꯨ ꯀꯨꯟꯒꯤ ꯀꯨꯟꯒꯨꯝꯕ ꯑꯗꯨ ꯐꯪꯒꯗ꯭ꯔꯥ ꯎꯝ ꯂꯩꯅꯤ ꯑꯗꯨ ꯌꯥꯝ ꯐꯔꯦ ꯑꯗꯨ ꯗꯦꯂꯤꯕꯔꯤꯒꯨꯝꯕ ꯇꯧꯕ ꯌꯥꯒꯦꯔꯥ ꯑꯩꯈꯣꯏ ꯏꯁꯄꯣꯠ ꯂꯨꯍꯣꯡꯕ ꯏꯁꯄꯣꯠ ꯂꯩꯒꯅꯤꯅꯀꯣ ꯃꯣꯒꯤꯗ ꯃꯐꯝꯗ ꯗꯤꯂꯤꯕꯔꯤ ꯇꯧꯕꯤꯕ ꯌꯥꯒꯗ꯭ꯔꯥ ꯑꯣ ꯑꯦꯗ꯭ꯔꯦꯁꯇꯤ ꯑꯩꯈꯣꯏꯒꯤ ꯃꯐꯝ ꯂꯟꯊꯨꯟ ꯆꯤꯡ ꯍꯥꯏꯅꯀꯣ ꯂꯨꯍꯣꯡꯐꯝ ꯂꯩꯅꯤꯕ ꯑꯩꯈꯣꯏꯒꯤ ꯑꯗꯨꯝ ꯃꯤꯡꯅ ꯊꯨꯔꯤꯡꯄꯝ ꯎꯝ ꯎꯝ

ꯇ꯭ꯋꯦꯟꯇꯤ ꯕꯣꯇꯜ ꯍꯣꯏ ꯑꯇꯣꯞꯄꯕꯨꯗꯤ ꯌꯥꯔꯅꯤ ꯑꯗꯣ ꯃꯃꯜꯁꯦ ꯀꯃꯥꯏꯅ ꯇꯧꯕ꯭ꯔꯥ ꯅꯣꯏꯒꯤꯁꯦ ꯗꯤꯁꯀꯥꯎꯟ ꯂꯩꯒꯗ꯭ꯔꯥ

ꯍꯣꯏ ꯈꯔ ꯌꯥꯝꯅꯕꯨꯗꯤ ꯄꯥꯝꯕ ꯕꯤꯌꯔ ꯑꯅꯧꯕ ꯂꯥꯛꯄ ꯂꯩꯌꯦ ꯍꯥꯏꯔꯗꯤ ꯕꯤꯌꯔ ꯀꯔꯝ ꯀꯔꯝꯕ ꯑꯅꯧꯕ ꯂꯥꯛꯀꯦ

ꯎꯝ ꯑꯗꯣ ꯕꯤꯌꯔ ꯃꯦꯛꯁꯇꯨ ꯀꯃꯥꯏꯅ ꯇꯧꯒꯦ ꯃꯍꯥꯎ ꯍꯥꯎꯕ꯭ꯔꯣ

ꯑꯣ ꯑꯗꯨ ꯑꯗꯨ ꯌꯥꯔꯒꯗꯤ ꯗꯣꯖꯟ ꯑꯅꯤꯒꯨꯝꯕ ꯑꯗꯨꯒꯤꯗꯨ ꯂꯧꯔꯒꯦꯅꯦ ꯑꯗꯣ

ꯎꯝ ꯄꯦꯃꯦꯟꯒꯤꯗꯣ ꯍꯣꯔꯦꯟ ꯗꯤꯂꯤꯕꯔꯤ ꯇꯧꯔ ꯀꯥꯅꯗ ꯍꯣꯔꯦꯟ ꯑꯗꯨꯝ ꯄꯦꯃꯦꯟꯁꯨ ꯇꯧꯔꯁꯤꯀꯣ

ꯑꯣ ꯑꯣ ꯑꯦꯗꯚꯥꯟꯁꯇ ꯑꯗꯨꯝ ꯀꯥꯞꯂꯒꯦ ꯑꯗꯨꯗꯤ ꯑꯣ ꯑꯣ ꯍꯣꯏ ꯍꯣꯏ ꯑꯗꯨꯗꯤ ꯌꯥꯝ ꯅꯨꯡꯉꯥꯏꯔꯦꯀꯣ

ꯑꯥ ꯑꯗꯨꯒꯨꯝꯕꯗꯤ ꯌꯥꯔꯅꯤ ꯍꯧꯖꯤꯛꯀꯤꯗꯨꯅ ꯑꯗꯨꯅ ꯌꯥꯔꯒꯦ

ꯑꯩꯈꯣꯏꯒꯤꯁꯦ ꯗꯦꯗ ꯂꯨꯍꯣꯡꯕꯁꯤ ꯗꯦꯗ ꯇ꯭ꯋꯦꯟꯇꯤ ꯐꯥꯏꯕꯇ ꯑꯣꯏꯗꯣꯏꯅꯦ ꯍꯧꯖꯤꯛꯀꯤ ꯀꯃꯤꯡ ꯇ꯭ꯋꯦꯟꯇꯤ ꯐꯥꯏꯕꯁꯤꯗ

ꯗꯤꯂꯤꯕꯔꯤꯒꯤꯁꯦ ꯇ꯭ꯋꯦꯟꯇꯤ ꯐꯣꯔ ꯏꯕꯤꯅꯤꯡꯗ ꯇꯧꯔꯛꯑꯁꯨ ꯌꯥꯔꯅꯤ ꯏꯕꯤꯅꯤꯡ ꯄꯨꯡ ꯑꯍꯨꯝ ꯑꯗꯨꯋꯥꯏꯗꯀꯣ

ꯑꯇꯣꯞꯄꯒꯤꯗꯤ ꯌꯥꯔꯅꯤ ꯑꯗꯨ ꯗꯤꯂꯤꯕꯔꯤ ꯑꯗꯣ ꯑꯩꯅ ꯚꯣꯠꯀꯥꯅꯦ ꯑꯣꯜ ꯃꯣꯡꯅꯦ ꯑꯗꯨꯒ ꯕꯤꯌꯔꯗꯣ ꯑꯗꯣ ꯑꯗꯨꯅ ꯌꯥꯔꯒꯦꯕ

ꯎꯝ ꯑꯧ ꯍꯣꯏ ꯍꯣꯏ

ꯍꯣꯏ ꯍꯣꯏ ꯌꯥꯝ ꯅꯨꯡꯉꯥꯏꯔꯦꯀꯣ ꯑꯗꯨꯗꯤ